ꯍꯟꯗꯛ ꯑꯦꯃꯥꯖꯣꯟꯗꯒꯤ ꯐꯦꯁꯋꯥꯁ ꯑꯃ ꯀꯛꯑꯦ ꯌꯥꯝ ꯊꯤꯅ ꯀꯥꯅꯩ ꯋꯥꯜ ꯋꯤꯛꯇ ꯕꯦꯁ ꯔꯤꯖꯜ ꯐꯪꯏ ꯑꯗꯨꯗ ꯑꯩꯒꯤ ꯃꯥꯏꯗ ꯊꯣꯛꯂꯝꯕ ꯎꯔꯤꯡꯁꯦ ꯑꯦ ꯑꯃꯨꯛꯇꯣꯏꯕ ꯂꯣꯏꯔꯦ ꯑꯗꯨ ꯇꯩꯕꯗ ꯑꯗꯨꯒꯤ ꯍꯥꯏꯔꯤꯕ ꯐꯦꯁꯋꯥꯁꯇꯣ ꯑꯗꯨ ꯇꯩꯕꯗ ꯌꯥꯝ ꯊꯤꯅ ꯀꯥꯅꯆꯈ꯭ꯔꯦꯕ ꯑꯗꯨꯒ ꯁꯨꯝ ꯆꯠꯄꯗ ꯀꯣꯏꯕ ꯂꯥꯡꯕ ꯆꯠꯄꯗ ꯅꯨꯡꯁꯥꯅ ꯌꯩꯕꯀꯥꯟꯗ ꯅꯨꯡꯁꯥꯅ ꯌꯩꯕꯀꯥꯟ ꯀꯥꯊꯦꯛꯄꯗꯣ ꯃꯥꯏꯗ ꯑꯗꯨꯁꯨ ꯌꯥꯝ ꯊꯤꯅ ꯀꯥꯅꯈ꯭ꯔꯦ ꯁꯤꯇ ꯅꯠꯇꯅ ꯑꯩꯗ ꯃꯥꯏꯗ ꯂꯩꯔꯝꯕ ꯐꯨꯔꯤ ꯑꯃꯝꯕ ꯍꯥꯏꯕꯗꯤ ꯃꯨꯔ ꯃꯨꯔ ꯀꯥꯊꯦꯛ ꯀꯥꯊꯦꯛꯑꯒ ꯂꯩꯕꯗꯣ ꯑꯗꯨꯁꯨ ꯍꯧꯖꯤꯛꯀꯤ ꯐꯦꯁꯋꯥꯁꯁꯤꯅ ꯇꯩꯕ ꯀꯥꯟꯗ ꯌꯥꯝ ꯊꯤ ꯀꯥꯅꯈ꯭ꯔꯦꯕ ꯑꯗꯨꯅ ꯃꯇꯨꯡ ꯇꯥꯔꯛꯄꯗ ꯑꯩꯁꯤ ꯐꯦꯁꯋꯥꯁꯁꯦ ꯑꯗꯨꯝ ꯁꯤꯖꯤꯟꯅꯒꯅꯤ